ꯑꯩ ꯔꯕꯤꯅꯥ ꯀꯛꯆꯤꯡ ꯇꯨꯔꯦꯜ ꯋꯥꯡꯃ ꯅꯤꯡꯊꯧ ꯄꯔꯦꯡꯗꯒꯤ ꯑꯩꯅ ꯏꯝꯐꯥꯜꯗ ꯀꯛꯆꯤꯡꯗꯒꯤ ꯆꯠꯅꯕ ꯉꯁꯥꯏꯒꯤ ꯑꯣꯛꯇꯣ ꯗꯥꯏꯚꯔꯗꯨꯗ ꯑꯩꯅ ꯔꯤꯖꯥꯞ ꯇꯧꯈꯤꯕꯗꯣ ꯇꯦꯛꯁꯤ ꯗ꯭ꯔꯥꯏꯚꯔꯗꯣ ꯍꯧꯖꯤꯛ ꯐꯥꯎꯕ ꯍꯥꯏꯅꯈꯤꯕ ꯄꯨꯡ ꯑꯦꯂꯕꯦꯟ ꯐꯥꯎꯕ ꯂꯥꯛꯇꯅ ꯂꯩꯔꯦ ꯑꯦꯂꯕꯦꯟ ꯇ꯭ꯋꯦꯟꯇꯤ ꯆꯠꯂꯦ ꯍꯧꯖꯤꯛ ꯃꯤꯅꯤꯠ ꯑꯗꯨꯅ ꯗ꯭ꯔꯥꯏꯚꯔ ꯑꯁꯦ ꯀꯛꯆꯤꯡ ꯇꯨꯔꯦꯜ ꯋꯥꯡꯃ ꯅꯤꯡꯊꯧ ꯄꯔꯦꯡ ꯔꯕꯤꯅꯥꯅ ꯑꯣꯔꯗꯔ ꯇꯧꯈꯤꯕ ꯑꯗꯨꯅ ꯂꯥꯛꯀꯗꯕ ꯀꯌꯥꯝ ꯋꯥꯠꯂꯤꯕꯒꯦ ꯗ꯭ꯔꯥꯏꯕꯔ ꯅꯍꯥꯛ ꯃꯐꯝ ꯀꯗꯥꯏꯗ ꯂꯩꯔꯤꯕꯒꯦ ꯏꯝꯐꯥꯜ ꯇꯨ ꯀꯛꯆꯤꯡ ꯆꯠꯀꯗꯕꯅꯤ ꯑꯩ ꯑꯗꯣꯝꯕꯨ ꯑꯩꯅ ꯈꯧꯔꯥꯡꯅ ꯉꯥꯏꯔꯤ ꯑꯊꯨꯕ ꯃꯇꯝꯗ ꯅꯍꯥꯛ ꯂꯥꯛꯂꯣ ꯃꯔꯝꯗꯤ ꯑꯩ ꯅꯪꯉꯣꯟꯗ ꯔꯤꯖꯥꯞ ꯑꯣꯏꯅ ꯍꯥꯏꯈꯤꯕꯅ ꯅꯪ ꯂꯥꯛꯄ ꯉꯥꯏꯔꯤ ꯑꯊꯨꯕ ꯃꯇꯝꯗ ꯂꯥꯛꯄꯤꯌꯨ